ꯐꯣꯔ ꯊꯥꯎꯖꯟ ꯋꯥꯟ ꯍꯟꯗ꯭ꯔꯦꯗ ꯁꯤꯛꯁꯇꯤ ꯋꯥꯟ ꯅꯥꯏꯟ ꯊꯥꯎꯖꯟ ꯋꯥꯟ ꯍꯟꯗ꯭ꯔꯦꯗ ꯐꯣꯔꯇꯤ ꯋꯥꯟ ꯁꯤꯛꯁ ꯊꯥꯎꯖꯟ ꯋꯥꯟ ꯑꯩꯠ ꯊꯥꯎꯖꯟ ꯋꯥꯟ ꯍꯟꯗ꯭ꯔꯦꯗ ꯇ꯭ꯋꯦꯟꯇꯤ ꯋꯥꯟ ꯊ꯭ꯔꯤ ꯊꯥꯎꯖꯟ ꯋꯥꯟ ꯍꯟꯗ꯭ꯔꯦꯗ ꯊꯥꯔꯇꯤ ꯋꯥꯟ